ꯑꯥ ꯍꯜꯂꯣ ꯃꯤꯁ ꯆꯥꯟꯁꯣꯐꯤ ꯑꯣꯏꯔꯕꯣ ꯑꯣ ꯑꯩꯁꯨ ꯁꯨꯝꯄꯤꯅꯦ ꯍꯣꯏ ꯑꯁ ꯌꯥꯝ ꯇꯥꯟ ꯆꯥꯅ ꯐꯥꯎꯅꯔꯦ ꯑꯩ ꯍꯧꯖꯤꯛ ꯀꯥꯟ ꯅꯪꯁꯦ ꯂꯥꯛꯇ꯭ꯔꯦꯅꯦ ꯅꯪ ꯇꯨꯔꯤꯁ ꯇꯨꯔꯤꯁꯅꯦ ꯅꯪ ꯑꯩꯒꯤ ꯀꯁꯇꯃꯔꯅꯦ

ꯏꯟꯇꯔꯅꯦꯁꯅꯦꯜ ꯃꯥꯔꯀꯦꯠꯅꯦ ꯑꯩꯈꯣꯏꯒꯤꯁꯦ ꯎꯝ ꯍꯣꯏ ꯍꯥꯏꯔꯛꯑꯣ ꯑꯥꯏꯇꯦꯝ ꯂꯣꯏ ꯁꯨꯏꯌꯦ ꯎꯝ ꯂꯩꯌꯦ ꯄ꯭ꯂꯥꯁꯇꯤꯛꯀꯤꯁꯨ ꯂꯩ ꯑꯣ ꯀꯤꯆꯟ ꯌꯦꯌꯥꯔ ꯎꯝ ꯑꯥ ꯑꯗꯨ ꯀꯔꯝꯕ ꯄꯥꯝꯒꯦ ꯄ꯭ꯂꯥꯁꯇꯤꯛ ꯄꯥꯝꯕ꯭ꯔꯥ ꯅꯠꯇ꯭ꯔꯒ ꯑꯦꯂꯦꯃꯥꯏꯟꯒꯤ ꯄꯥꯝꯕ꯭ꯔꯥ ꯀ꯭ꯂꯦ ꯑꯥ ꯑꯗꯨ ꯀ꯭ꯂꯦꯒꯤꯗꯤ ꯑꯌꯥꯝꯕ ꯎꯝ ꯎꯝ ꯍꯣꯏ ꯍꯣꯏ ꯑꯗꯨ ꯄꯤꯁ ꯀꯌꯥꯃꯨꯛ ꯄꯥꯝꯒꯦ ꯑꯗꯨꯁꯨ ꯂꯤꯁ ꯇꯧꯔꯒ ꯏꯔꯛꯎꯀꯣ ꯑꯗꯨꯒ ꯊꯥꯔꯛꯑꯣ ꯑꯗꯨ ꯍꯧꯖꯤꯛ ꯀꯥꯟ ꯑꯅꯧꯕ ꯑꯃ ꯂꯥꯛꯑꯦ ꯍꯧꯖꯤꯛꯀꯤ ꯕꯦꯗꯁꯤꯠ ꯕꯦꯗꯁꯤꯠꯀ ꯕꯦꯗꯁꯤꯠꯅꯦ ꯕ꯭ꯂꯦꯡꯀꯦꯠꯅꯦ ꯄꯤꯜꯂꯣ ꯀꯣꯕꯔ ꯄꯨꯂꯞ ꯁꯨꯠ ꯑꯣꯏꯔꯒꯅꯦ ꯌꯥꯝ ꯁꯣꯐ ꯑꯣꯏꯔꯒ ꯌꯥꯝ ꯅꯨꯡꯉꯥꯏꯕꯅꯤ ꯑꯗꯨ ꯄꯥꯝꯗ꯭ꯔꯣ ꯍꯣꯏ ꯑꯗꯨ ꯏꯪꯕ ꯂꯥꯏꯠꯁꯨ ꯑꯣꯏꯕꯅꯦꯕ ꯑꯗꯨ ꯌꯥꯡꯁꯨ ꯌꯥꯡꯉꯦ ꯑꯗꯨ ꯂꯨꯝꯁꯨ ꯂꯨꯝꯃꯦꯕ ꯑꯗꯨ ꯀꯔꯤ ꯀꯂꯔ ꯄꯥꯝꯒꯦ ꯑꯣ ꯑꯣ ꯑꯣ ꯍꯣꯏ ꯑꯩ ꯌꯦꯡꯕꯤꯔꯝꯒꯦ ꯑꯗꯨ ꯃꯦꯔꯨꯟꯗꯤ ꯂꯩꯔꯔꯣꯏ ꯋꯥꯏꯠꯀ ꯕ꯭ꯂꯦꯛꯁꯦ ꯍꯧꯖꯤꯛ ꯃꯤ ꯌꯥꯝ ꯀꯟꯅ ꯌꯦꯡꯅꯩꯑꯕꯀꯣ ꯑꯗꯨ ꯊꯝꯕꯤꯔꯝꯃꯒꯦ ꯑꯇꯩꯗꯤ ꯎꯝ ꯀꯤꯆꯟ ꯌꯦꯌꯔꯗꯤ ꯄ꯭ꯂꯦꯠꯂ ꯅꯠꯇ꯭ꯔꯒ ꯔꯦꯛꯂꯣ

ꯑꯥ ꯑꯣ ꯑꯣ ꯑꯣ ꯍꯣꯏ ꯑꯥ ꯀꯨꯛꯀꯔꯁꯦ ꯔꯥꯏꯁ ꯀꯨꯛꯀꯔ ꯑꯦꯂꯦꯛꯇ꯭ꯔꯤꯛꯀꯤꯔꯣ ꯅꯠꯇ꯭ꯔꯒ ꯑꯗꯨꯝ ꯒ꯭ꯌꯥꯁꯀꯤꯔꯣ ꯏꯟꯗꯛꯁꯟꯒꯤ ꯑꯣ ꯑꯣ ꯑꯣ ꯑꯗꯨ ꯀꯝꯕꯥꯏꯟ ꯄꯥꯝꯕ꯭ꯔꯥ ꯏꯟꯗꯛꯁꯟꯒ ꯀꯩꯅꯣꯒꯤ ꯑꯣ ꯑꯥ ꯄꯩꯁꯥ ꯃꯌꯥꯝ ꯄꯨꯔꯒ ꯂꯥꯛꯑꯣꯀꯣ ꯑꯩ ꯄꯣꯠꯁꯦ ꯎꯝ ꯍꯣꯏ ꯍꯣꯏ ꯑꯗꯣ ꯍꯧꯖꯤꯛ ꯀꯥꯟꯁꯦ ꯎꯝ ꯂꯣꯏꯔꯝꯗꯥꯏꯅꯤꯀꯣ ꯑꯩꯅ ꯈꯪꯍꯜꯂꯛꯏꯁꯦ ꯑꯗꯨ ꯀꯨꯏꯗꯕꯤꯗ ꯂꯥꯛꯈ꯭ꯔꯣ ꯍꯞꯇꯥ ꯑꯃ ꯃꯅꯨꯡꯁꯤꯗ ꯍꯟꯗꯛꯀꯤ ꯍꯞꯇꯥ ꯑꯃ ꯃꯅꯨꯡꯁꯤꯗ ꯑꯥ ꯑꯗꯨꯒ ꯀꯩꯅꯣꯒꯤ ꯃꯣꯔꯦꯒꯤꯅꯦ ꯌꯣꯡꯆꯥꯛ ꯍꯧꯖꯤꯛ ꯌꯣꯡꯆꯥꯛ ꯃꯇꯝꯅꯤꯗꯅ ꯌꯣꯡꯆꯥꯛ ꯃꯔꯨ ꯌꯥꯝ ꯇꯣꯡꯕꯁꯤꯡꯗꯣ ꯑꯗꯣ ꯑꯗꯨꯁꯨ ꯌꯧꯔꯛꯑꯦ ꯑꯗꯨ ꯃꯔꯨ ꯑꯣꯏꯅ ꯄꯥꯝꯕ꯭ꯔꯥ ꯃꯇꯣꯡ ꯑꯣꯏꯅ ꯃꯔꯨꯒꯤꯁꯨ ꯂꯩ ꯀꯣ ꯃꯔꯨꯒꯤꯗꯤ ꯈꯔ ꯊꯦꯡꯅ ꯐꯪꯒꯅꯤ ꯑꯗꯨꯗꯤ ꯈꯔ ꯉꯟꯅ ꯂꯥꯛꯄ ꯇꯥꯕ ꯅꯪ ꯍꯌꯦꯡꯁꯨ ꯑꯃꯨꯛ ꯄꯨꯔꯛꯀꯅꯤꯕꯀꯣ ꯃꯣꯔꯦꯗꯒꯤ ꯑꯃꯨꯛ ꯄꯨꯔꯛꯀꯅꯤꯕ ꯑꯗꯨ ꯎꯝ ꯍꯟꯗꯛ ꯍꯞꯇꯥ ꯃꯊꯪ ꯍꯞꯇꯥ ꯐꯥꯎꯕꯗꯤ ꯑꯗꯨꯝ ꯂꯩꯒꯅꯤ ꯑꯗꯨ ꯑꯗꯨꯝ ꯆꯥꯅꯤꯡꯂꯗꯤ ꯐ꯭ꯔꯦꯁꯇ ꯆꯥꯅꯤꯡꯂꯗꯤ ꯐ꯭ꯔꯦꯁꯨ ꯌꯧꯔꯛꯀꯅꯤ ꯑꯗꯨꯅꯤꯗ ꯑꯗꯨꯗꯤ ꯐꯔꯦꯀꯣ ꯅꯪ ꯁꯣꯏꯗꯅ ꯂꯥꯛꯑꯣꯀꯣ ꯍꯣꯏ ꯍꯣꯏ ꯑꯣ ꯍꯣꯏ ꯍꯣꯏ ꯐꯣꯇꯣ ꯊꯥꯔꯛꯀꯦ ꯐꯔꯦ ꯐꯔꯦ ꯊꯝꯃꯦꯀꯣ ꯎꯝ ꯎꯝ